ꯑꯥ ꯏꯕꯨꯡꯉꯣ ꯀꯔꯤ ꯆꯥꯁꯤꯒꯦ ꯑꯑꯥ ꯁꯤꯡꯖꯨꯒ ꯂꯩꯅꯤ ꯄꯥꯛꯅꯝ ꯂꯩ ꯄꯀꯧꯔꯥ ꯕꯣꯔꯥ ꯀꯦꯂꯤꯆꯅꯥ ꯊꯔꯣꯏ ꯊꯣꯡꯕ ꯑꯗꯒꯤ ꯅꯪꯅ ꯆꯥꯛ ꯆꯥꯅꯤꯡꯉꯒꯁꯨꯀꯣ ꯆꯥꯛꯀꯤ ꯊꯥꯂꯤꯁꯨ ꯂꯩꯌꯦꯀꯣ ꯄꯀꯣꯔꯥꯁꯨ ꯂꯩꯅꯤ ꯑꯣ ꯅꯪꯒꯤ ꯁꯤꯡꯖꯨꯁꯦ ꯃꯣꯔꯣꯛ ꯁꯥꯍꯟꯁꯤꯔꯣ ꯑꯣ ꯑꯣ ꯑꯗ ꯁꯤꯡꯖꯨꯁꯤ ꯆꯨꯝꯅꯒꯤ ꯁꯤꯡꯖꯨ ꯃꯅꯥ ꯃꯁꯤꯡꯒꯤ ꯉꯥꯛꯇ ꯄꯥꯝꯕ꯭ꯔꯥ ꯃꯤꯃꯤꯒꯤ ꯃꯤꯃꯤ ꯍꯥꯞꯁꯤꯔꯥ

ꯍꯣꯏ ꯍꯣꯏ ꯏꯕꯨꯡꯉꯣꯕꯨ ꯁ꯭ꯋꯥꯏꯗꯒꯤꯔꯣ ꯑꯣ ꯏꯟꯊꯣꯛ ꯂꯥꯞꯅ ꯂꯥꯛꯑꯦꯗ ꯑꯣ ꯍꯣ ꯍꯣꯏ ꯑꯣ ꯑꯣ ꯍꯣꯏ ꯍꯣꯏ ꯏꯆꯥꯒꯤ ꯈꯔ ꯌꯥꯝ ꯇꯝꯕꯤꯔꯒꯦ ꯑꯗꯨꯗꯤ